ꯑꯩꯅ ꯈ꯭ꯋꯥꯏꯗꯒꯤ ꯄꯥꯝꯖꯕ ꯂꯥꯏꯔꯤꯛ ꯑꯁꯤ ꯃꯤꯊꯣꯏ ꯃꯤꯍꯦꯟꯕ ꯀꯧꯕ ꯂꯥꯏꯔꯤꯛ ꯑꯃ ꯂꯩꯖꯩ ꯃꯁꯤꯒꯤ ꯂꯥꯏꯔꯤꯛ ꯑꯁꯤ ꯑꯩꯅ ꯀꯔꯤ ꯃꯔꯝꯒꯤ ꯄꯥꯝꯂꯤꯕꯅꯣ ꯍꯥꯏꯕ ꯃꯇꯝꯗ ꯈꯣꯏꯒꯤ ꯃꯤ ꯑꯃ ꯑꯣꯏꯅ ꯍꯤꯡꯕ ꯃꯇꯝꯗ ꯑꯩꯈꯣꯏꯒꯤ ꯑꯌꯨꯛ ꯍꯧꯒꯠꯂꯛꯄꯗꯒꯤꯅ ꯅꯨꯃꯤꯗꯥꯡ ꯇꯨꯝꯅ ꯍꯤꯞꯅꯕ ꯃꯇꯝ ꯐꯥꯎꯕꯒꯤꯗ ꯑꯩꯈꯣꯏꯅ ꯑꯁꯨꯝ ꯇꯧꯗꯨꯅ ꯅꯤꯇꯤ ꯅꯤꯌꯣꯝ ꯀꯥꯏꯗꯅ ꯌꯥꯝꯅ ꯐꯖꯅ ꯊꯧꯒꯜꯂꯣꯟ ꯕꯦꯕꯥꯔ ꯑꯗꯒꯤꯗꯤ ꯃꯤꯒ ꯑꯩꯈꯣꯏꯒ ꯋꯥꯔꯤ ꯁꯥꯅꯕ ꯃꯇꯝꯗ ꯑꯃꯗꯤ ꯑꯩꯈꯣꯏꯒꯤ ꯇꯤꯟꯅꯔꯛꯄ ꯂꯣꯏꯅꯔꯛꯄ ꯏ ꯏꯁꯨ ꯏꯃꯥꯟꯅꯕꯗꯒꯤ ꯑꯍꯜ ꯂꯃꯟꯗꯅ ꯀꯔꯝꯕ ꯂꯣꯟ ꯊꯛꯁꯤ ꯈꯥꯁꯤ ꯉꯥꯡꯒꯅꯤ ꯀꯔꯝꯕ ꯊꯛꯅ ꯁꯤꯅꯤ ꯈꯥꯅ ꯁꯤꯅꯤ ꯑꯗꯒꯤ ꯆꯠꯅꯔꯤꯕ ꯂꯣꯟꯆꯠ ꯂꯣꯟꯆꯠꯅ ꯂꯩꯔꯤꯕ ꯃꯌꯥꯝꯁꯦ ꯅꯥꯟꯅ ꯅꯤꯇꯤ ꯅꯤꯌꯣꯝ ꯆꯨꯝꯅ ꯆꯠꯄꯤꯕ ꯉꯝꯕ ꯃꯤ ꯑꯃꯒꯤ ꯃꯤꯊꯣꯏ ꯃꯤꯍꯦꯟꯕ ꯍꯥꯏꯗꯅ ꯂꯥꯏꯔꯤꯛ ꯑꯗꯨꯗ ꯑꯩꯅ ꯃꯁꯤꯒꯤ ꯀꯥꯟꯅꯔꯕ ꯀꯌꯥ ꯑꯃ ꯌꯥꯎꯕꯗꯨꯅ ꯃꯔꯝ ꯑꯣꯏꯔꯒ ꯑꯩꯅ ꯂꯥꯏꯔꯤꯛ ꯑꯁꯤꯕꯨ ꯈꯟꯖꯔꯤꯕꯅꯤ ꯑꯗꯨꯅ ꯂꯥꯏꯔꯤꯛ ꯑꯁꯤꯗ ꯌꯥꯎꯔꯤꯕ ꯋꯥꯔꯤ ꯄꯔꯦꯡ ꯑꯁꯤ ꯆꯥꯎꯕ ꯀꯧꯕ ꯅꯤꯄꯥ ꯑꯁꯤ ꯑꯊꯥꯞꯄ ꯈꯨꯡꯒꯪ ꯑꯃꯗꯒꯤꯅꯤ ꯃꯁꯤꯒꯤ ꯃꯤ ꯑꯁꯤ ꯃꯆꯤꯟ ꯃꯅꯥꯎ ꯑꯅꯤ ꯂꯩ ꯃꯥꯒꯤ ꯃꯆꯟꯅꯨꯄꯤ ꯑꯃ ꯉꯟꯅ ꯃꯃꯥ ꯃꯄꯥꯅ ꯍꯨꯟꯗꯣꯛꯄꯤꯔꯝꯃꯕ ꯃꯤ ꯑꯃꯅꯤ ꯃꯁꯤ ꯅꯨꯄꯥꯃꯆꯥ ꯑꯁꯤ ꯑꯁꯨꯝꯅ ꯇꯧꯗꯅ ꯌꯨꯝ ꯀꯣꯏꯕ ꯍꯤꯡꯒꯣꯜ ꯀꯣꯏꯕ ꯂꯩꯀꯥꯏꯒꯤ ꯊꯕꯛ ꯏꯟꯈꯥꯡ ꯃꯥꯇꯕꯨ ꯁꯣꯟꯅꯩ ꯃꯥꯇꯕꯨ ꯑꯗꯨꯅ ꯃꯍꯥꯛꯁꯤ ꯑꯩꯈꯣꯏꯒꯤ ꯑꯗꯨꯝ ꯇꯧꯗꯨꯅ ꯃꯥꯁꯤ ꯂꯩꯀꯥꯏꯒꯤ ꯑꯍꯜ ꯂꯃꯟꯁꯤꯡꯅ ꯃꯥꯕꯨ ꯑꯗꯨꯝ ꯄꯨꯟꯕꯤꯕ ꯁꯦꯟꯅꯕꯤꯕ ꯇꯧꯕ ꯌꯥꯝꯅ ꯒ꯭ꯌꯥꯟ ꯈꯣꯡꯉꯨꯟ ꯃꯤꯍꯨꯟ ꯇꯥꯕ ꯅꯤꯄꯥꯃꯆꯥ ꯑꯃ ꯑꯣꯏꯔꯝꯃꯤ ꯃꯥꯁꯤ ꯑꯗꯨꯅ ꯃꯥꯁꯤ ꯀꯔꯝ ꯇꯧꯅ ꯃꯥꯅ ꯂꯤꯈꯠꯂꯛꯈꯤꯕꯒꯦ ꯀꯔꯝ ꯇꯧꯅ ꯃꯥꯁꯤ ꯁꯛꯈꯪ ꯃꯥꯏꯈꯪꯅꯕ ꯁꯛꯈꯪ ꯃꯥꯏꯈꯪꯕ ꯃꯤ ꯑꯃ ꯑꯣꯏꯔꯛꯈꯤꯕꯒꯦ ꯍꯥꯏꯕꯗꯨ ꯃꯥꯁꯤ ꯅꯣꯡꯃ ꯃꯍꯥꯛꯁꯤ ꯑꯩꯈꯣꯏꯒꯤ ꯁꯦꯟ ꯊꯨꯝꯗꯤ ꯂꯩꯇꯕꯅ ꯃꯔꯝ ꯑꯣꯏꯔꯒ ꯃꯥꯁꯤ ꯂꯥꯏꯔꯤꯛ ꯇꯝꯕ ꯆꯠꯆꯅꯤꯡꯕꯅꯤ ꯑꯗꯨꯕꯨ ꯃꯥꯒꯤ ꯂꯩꯔꯤꯕ ꯃꯅꯥꯎꯄꯤꯗꯨꯁꯨ ꯃꯥꯅ ꯊꯥꯛꯆꯕꯅꯤ ꯑꯗꯨꯃꯥꯏꯅ ꯇꯧꯗꯅ ꯃꯥꯁꯤ ꯌꯥꯝꯅ ꯋꯥꯅ ꯍꯤꯉꯛꯈꯤ ꯑꯗꯨꯒ ꯃꯥꯁꯤ ꯅꯣꯡꯃꯁꯤ ꯀꯔꯝ ꯇꯧꯋꯤ ꯍꯥꯏꯕ ꯃꯇꯝꯗ ꯃꯥꯁꯤ ꯑꯩꯈꯣꯏꯒꯤ ꯁꯍꯔꯗ ꯃꯥꯁꯤ ꯁꯦꯟ ꯇꯥꯟꯕ ꯆꯠꯆꯈꯤ ꯁꯦꯟ ꯇꯥꯟꯕ ꯆꯠꯄꯗ ꯑꯩꯈꯣꯏꯒꯤ ꯂꯥꯏꯔꯤꯛ ꯀꯌꯥ ꯀꯌꯥ ꯃꯥꯅ ꯊꯦꯡꯅꯈꯤ ꯃꯥꯅ ꯃꯊꯧ ꯃꯥꯅ ꯀꯌꯥꯒꯤ ꯃꯇꯤꯛ ꯃꯥꯅ ꯍꯣꯠꯅꯖꯃꯟ ꯃꯥꯒꯤ ꯂꯥꯏꯔꯤꯛꯀꯤ ꯑꯩꯈꯣꯏꯒꯤ ꯄꯥꯅꯤꯡꯕ ꯈꯪꯅꯤꯡꯕ ꯃꯍꯩ ꯑꯗꯨ ꯃꯥꯅ ꯈꯪꯅꯤꯡꯖꯔꯨꯕꯗꯨꯅ ꯃꯔꯝ ꯑꯣꯏꯔꯒ ꯃꯍꯥꯛ ꯑꯗꯨ ꯂꯥꯏꯔꯤꯛꯁꯤꯡ ꯑꯈꯣꯏꯒꯤ ꯆꯦ ꯆꯦ ꯌꯣꯟꯕ ꯑꯩꯈꯣꯏꯒꯤ ꯆꯦ ꯑꯩꯈꯣꯏꯒꯤ ꯀꯌꯥ ꯀꯌꯥ ꯑꯩꯈꯣꯏꯒꯤ ꯂꯥꯏꯔꯤꯛ ꯆꯦꯅꯥ ꯂꯩꯔꯤꯕꯁꯤꯡꯗꯨ ꯑꯩꯈꯣꯏꯒꯤ ꯌꯣꯟꯕ ꯈꯣꯠꯄ ꯊꯥꯕ ꯇꯧꯕꯗꯨ ꯃꯥ ꯆꯠꯆꯔꯝꯃꯤ ꯆꯠꯂꯕ ꯃꯇꯝꯗ ꯃꯥꯅ ꯂꯥꯏꯔꯤꯛꯇꯨꯗ ꯏꯔꯤꯕꯁꯤꯡꯗꯨ ꯃꯌꯦꯛ ꯆꯠꯄ ꯃꯤ ꯍꯥꯏꯗꯨꯗꯤ ꯑꯦꯏꯔ ꯑꯣꯔꯝꯃꯤ ꯃꯥꯁꯤ ꯑꯗꯨꯃꯥꯏꯅ ꯇꯧꯗꯨꯅ ꯇꯧꯔꯤꯕꯗꯨ ꯇꯧꯕꯗꯒꯤ ꯃꯔꯝ ꯑꯣꯏꯔꯒ ꯃꯥꯁꯤ ꯐꯥꯎꯔꯛꯈꯤꯕꯒꯤ ꯋꯥꯔꯤꯅꯤ